ꯃꯈꯣꯏꯁꯦ ꯑꯃꯨꯛꯅ ꯑꯐꯕ ꯁꯥꯕ ꯑꯃꯨꯛꯅ ꯐꯠꯇꯕ ꯁꯥꯕ ꯑꯃꯨꯛꯅ ꯂꯥꯏꯔꯕ ꯁꯥꯕ ꯑꯃꯨꯛꯅ ꯏꯅꯥꯈꯨꯟꯕ ꯁꯥꯕ ꯃꯁꯤ ꯃꯌꯥꯝꯅ ꯂꯣꯏꯅ ꯈꯪꯕꯤꯔꯤꯕꯗꯨꯅꯤ ꯃꯈꯣꯏꯒꯤ ꯔꯣꯜ ꯑꯁꯤ ꯑꯗꯨꯛꯀꯤ ꯃꯇꯤꯛ ꯌꯥꯝꯕꯅ ꯃꯔꯝ ꯑꯣꯏꯔꯒ ꯄꯥꯎ ꯆꯦ ꯐꯣꯡꯕ ꯅꯠꯇ꯭ꯔꯒꯅ ꯃꯈꯣꯏꯒꯤ ꯃꯇꯥꯡꯗ ꯏꯕ ꯑꯥꯔꯇꯤꯀꯟ ꯅꯠꯇ꯭ꯔꯒꯅ ꯃꯣꯏꯒꯤ ꯃꯇꯥꯡꯗ ꯀꯔꯤꯒꯨꯝꯕ ꯄꯥꯎ ꯑꯃ ꯍꯥꯏꯔꯛꯄ ꯃꯇꯝꯗ ꯄ꯭ꯔꯖꯥ ꯃꯌꯥꯝꯁꯤ ꯑꯦ ꯑꯗꯨꯒꯤ ꯐꯤꯂꯝꯗꯨꯗ ꯅꯠꯇ꯭ꯔꯒꯅ ꯃꯥꯗꯤ ꯁꯨꯃꯥꯏꯅ ꯇꯧꯏ ꯇꯧꯔꯝꯕ ꯌꯥꯏ ꯌꯥꯏꯍꯦ ꯍꯥꯏꯕꯒꯤ ꯄ꯭ꯔꯖꯥ ꯃꯌꯥꯝꯁꯤꯅ ꯈꯟꯅꯕꯒꯤ ꯌꯥꯝꯅ ꯆꯥꯟꯁ ꯋꯥꯡꯕ ꯑꯗꯨꯅ ꯃꯔꯝ ꯑꯣꯏꯔꯒ ꯀꯅꯥꯒꯨꯝꯕ ꯖꯔꯅꯦꯂꯤꯁ ꯑꯃꯅ ꯅꯠꯇ꯭ꯔꯒꯅ ꯀꯔꯤꯒꯨꯝꯕ ꯆꯦꯅꯦꯟ ꯑꯃꯗ ꯌꯨꯇꯨꯕ ꯆꯦꯅꯦꯟ ꯑꯣꯏꯒꯦꯔ ꯇꯤ ꯚꯤ ꯆꯦꯅꯦꯟ ꯑꯃꯗ ꯑꯣꯏꯒꯦꯔ ꯃꯈꯣꯏꯒꯤ ꯄꯥꯎ ꯑꯃꯍꯦꯛꯇ ꯐꯣꯡꯕ ꯃꯇꯝꯗ ꯄ꯭ꯔꯖꯥ ꯃꯌꯥꯝꯁꯤꯅ ꯑꯦ ꯆꯨꯝꯃ ꯃꯥꯜꯂꯦꯍꯦꯍꯥꯏꯅ ꯊꯥꯖꯅꯕꯤ ꯑꯁꯤꯁꯨ ꯑꯗꯨꯛꯀꯤ ꯃꯇꯤꯛ ꯌꯥꯝꯅ ꯂꯩ ꯃꯔꯝꯗꯤ ꯍꯥꯏꯔꯤꯕ ꯑꯥꯔꯇꯤꯁꯁꯤꯡ ꯑꯁꯤꯅ ꯃꯌꯥꯝꯗ ꯎꯠꯂꯤꯕ ꯀꯔꯦꯛꯇꯔ ꯇꯣꯉꯥꯟ ꯇꯣꯉꯥꯟꯕ ꯀꯔꯦꯛꯇꯔ ꯀꯌꯥ ꯑꯃ ꯎꯠꯈ꯭ꯔꯕꯅꯤꯅ ꯃꯈꯣꯏꯅ ꯍꯥꯏꯔꯤꯕ ꯄꯥꯎ ꯆꯦꯗ ꯅꯠꯇ꯭ꯔꯒ ꯃꯦꯗꯤꯌꯥꯗ ꯃꯣꯏꯒꯤ ꯃꯔꯝꯗ ꯄꯥꯎ ꯐꯣꯡꯕ ꯃꯇꯝꯗ ꯏꯆꯥꯟꯇ ꯆꯥꯟꯅꯕꯗꯧꯅ ꯃꯔꯝꯗꯤ ꯃꯈꯣꯏꯅ ꯇꯧꯈ꯭ꯔꯤꯕ ꯃꯌꯥꯝ ꯑꯗꯨꯅ ꯃꯔꯝ ꯑꯣꯏꯔꯒ ꯏꯆꯥꯟ ꯆꯥꯟꯅꯕꯗꯧꯅ ꯄ꯭ꯔꯖꯥꯁꯤꯡꯁꯤꯅ ꯈꯜꯂꯤ ꯃꯁꯤꯅ ꯃꯔꯝ ꯑꯣꯏꯔꯒ ꯄꯥꯎ ꯑꯁꯤ ꯂꯥꯟꯅ ꯂꯥꯟꯅ ꯁꯟꯗꯣꯛꯄꯗ ꯄ꯭ꯔꯖꯥꯁꯤꯡꯁꯤꯅ ꯑꯦ ꯆꯨꯝꯃ ꯃꯥꯜꯂꯦ ꯍꯥꯏꯕꯒꯤ ꯊꯥꯖꯅꯕꯤ ꯑꯁꯤ ꯂꯩꯕꯅ ꯃꯔꯝ ꯑꯣꯏꯔꯒ ꯃꯣꯏꯅꯁꯨ ꯐꯤꯂꯝ ꯏꯁꯇꯥꯔꯁꯤꯡꯅ ꯅꯠꯇ꯭ꯔꯒꯅ ꯑꯥꯔꯇꯤꯁꯒꯤ ꯃꯔꯝꯗ ꯄꯥꯎ ꯑꯁꯤ ꯂꯥꯟꯅ ꯂꯥꯟꯅ ꯑꯅꯝꯕꯅ ꯍꯦꯛꯇ ꯐꯣꯡꯂꯤꯕꯅꯤ